ꯃꯅꯤꯄꯨꯔꯗ ꯂꯩꯔꯤꯕ ꯀꯂꯥ ꯁꯪꯁꯀ꯭ꯔꯤꯇꯤ ꯈ꯭ꯋꯥꯏꯗꯒꯤ ꯋꯥꯡꯂꯕ ꯁ꯭ꯇꯦꯠ ꯑꯁꯤꯗ ꯏꯔꯝꯗꯝ ꯑꯁꯤꯗ ꯁꯦꯡꯅ ꯃꯤꯡ ꯑꯣꯏꯅ ꯄꯜꯂꯕꯗ ꯑꯩꯈꯣꯏꯒꯤ ꯇ꯭ꯔꯥꯏꯕꯦꯜ ꯖꯒꯣꯏꯁꯤꯡꯗ ꯇ꯭ꯔꯥꯏꯕꯦꯜ ꯀꯝꯃ꯭ꯌꯨꯅꯤꯇꯤꯁꯤꯡꯒꯤ ꯂꯩꯔꯤꯕ ꯇꯣꯉꯥꯟ ꯇꯣꯉꯥꯟꯕ ꯇꯥꯡꯈꯨꯜ ꯀꯕꯨꯏ ꯅꯒꯥ ꯃꯌꯥꯝꯒꯤ ꯖꯒꯣꯏꯁꯤꯡ ꯑꯁꯤꯗ ꯅꯠꯇꯅ ꯑꯩꯈꯣꯏꯒꯤ ꯃꯩꯇꯩ ꯐꯨꯔꯨꯞꯀꯤ ꯑꯣꯏꯅ ꯁꯦꯡꯅ ꯆꯥꯎꯅ ꯂꯩꯔꯤꯕꯁꯤ ꯑꯩꯈꯣꯏꯒꯤ ꯍꯥꯟꯅꯒꯤ ꯍꯤꯟꯗꯨ ꯆꯪꯂꯛꯇ꯭ꯔꯤꯉꯩ ꯃꯃꯥꯡꯒꯤ ꯑꯣꯏꯅ ꯂꯥꯏ ꯍꯔꯥꯎꯕꯒꯤ ꯖꯒꯣꯏꯁꯤꯡ ꯑꯃꯗꯤ ꯔꯥꯁ ꯂꯤꯂꯥ ꯍꯤꯟꯗꯨꯅ ꯆꯪꯂꯕ ꯃꯇꯨꯡꯒꯤꯗ ꯂꯩꯔꯤꯕ ꯔꯥꯁ ꯂꯤꯂꯥ ꯃꯁꯤꯅꯤ ꯃꯁꯤꯗ ꯅꯠꯇꯅ ꯅꯠꯇ ꯁꯪꯀ꯭ꯔꯤꯇꯅ ꯖꯒꯣꯏ ꯔꯥꯁꯀꯤ ꯃꯃꯥꯡꯗ ꯄꯨꯔꯕ ꯔꯪ ꯑꯣꯏꯅ ꯁꯤꯖꯤꯟꯅꯕ ꯑꯩꯈꯣꯏꯒꯤ ꯏꯁꯩ ꯖꯒꯣꯏꯅ ꯄꯨꯟꯅ ꯇꯤꯜꯂꯕ ꯀꯂꯥ ꯑꯁꯤꯅꯤ ꯑꯁꯤꯗ ꯅꯠꯇꯅ ꯑꯩꯈꯣꯏꯒꯤ ꯊꯥꯡ ꯇꯥ ꯑꯩꯈꯣꯏꯒꯤ ꯁꯥꯅ ꯈꯣꯠꯅꯕ ꯃꯥꯔꯁꯦꯜ ꯑꯥꯔꯠꯀꯤ ꯃꯆꯥꯛ ꯑꯃ ꯑꯣꯏꯔꯤꯕ ꯊꯥꯡ ꯇꯥ ꯑꯁꯤꯁꯨ ꯂꯩꯇꯦꯡ ꯖꯒꯣꯏꯒ ꯂꯣꯏꯅꯅ ꯃꯈꯜ ꯀꯌꯥ ꯑꯃ ꯂꯩꯔꯤ